ꯃꯍꯩꯔꯣꯏꯁꯤꯡꯅ ꯑꯋꯥꯡꯕ ꯊꯥꯛꯀꯤ ꯃꯍꯩ ꯇꯝꯒꯦ ꯈꯜꯂꯕꯗꯤ ꯑꯌꯥꯝꯕ ꯑꯥꯏ ꯑꯥꯏ ꯇꯤ ꯏꯟꯖꯤꯅ꯭ꯌꯥꯔꯤꯡ ꯃꯦꯗꯤꯀꯦꯜꯁꯤꯡꯁꯨ ꯏꯟꯁꯇꯤꯇꯌꯨꯠꯇ ꯆꯪꯅꯩ ꯑꯗꯨꯒ ꯃꯌꯥꯝ ꯁꯥꯇ꯭ꯔꯁꯤꯡꯁꯦ ꯁꯨꯝ ꯌꯦꯡꯕꯗ ꯍꯦꯟꯅ ꯃꯣꯏꯅ ꯄ꯭ꯔꯤꯐꯔ ꯇꯧꯕꯁꯦ ꯏꯟꯖꯤꯅ꯭ꯌꯥꯔꯤꯡ ꯅꯨꯄꯥ ꯃꯆꯥ ꯑꯣꯏꯔꯗꯤ ꯏꯟꯖꯤꯅ꯭ꯌꯥꯔꯤꯡꯅꯤ ꯍꯥꯏꯅ ꯇꯧꯋꯤ ꯑꯗꯨꯒ ꯅꯨꯄꯤꯃꯆꯥꯁꯤꯡ ꯑꯣꯏꯔꯒꯗꯤ ꯑꯩꯈꯣꯏꯅ ꯃꯦꯗꯤꯀꯦꯜ ꯂꯥꯏꯟꯁꯤꯗ ꯍꯦꯟꯅ ꯃꯣꯏꯅ ꯏꯁꯄꯦꯁꯤꯐꯤꯛ ꯀꯣꯔꯁ ꯑꯣꯏꯅ ꯃꯣꯏꯅ ꯑꯗꯨꯝ ꯂꯧꯅꯩ ꯃꯔꯝꯗꯤ ꯃꯅꯤꯄꯨꯔꯗꯗꯤ ꯃꯁꯤꯒꯨꯝꯕ ꯇꯝꯅꯕꯁꯦ ꯂꯩꯇꯕꯅꯤꯅ ꯍꯦꯟꯅ ꯑꯥꯎꯠꯁꯥꯏꯠ ꯏꯁꯇꯦꯠꯇ ꯑꯌꯥꯝꯕ ꯇꯝꯕꯒꯤ ꯇꯟꯖꯥꯗꯨ ꯐꯪꯅꯤꯡꯕꯅꯤꯅ ꯑꯌꯥꯝꯕ ꯑꯥꯏ ꯑꯥꯏ ꯇꯤ ꯏꯅꯖꯤꯅ꯭ꯌꯥꯔꯤꯡ ꯀꯣꯂꯦꯖ ꯑꯣꯔ ꯃꯦꯗꯤꯀꯦꯜ ꯀꯣꯂꯦꯖꯁꯦ ꯑꯥꯎꯠꯁꯥꯏꯠ ꯃꯅꯤꯄꯨꯔ ꯑꯥꯎꯠꯁꯥꯏꯠ ꯏꯁꯇꯦꯠ ꯑꯣꯔ ꯑꯦꯅꯤ ꯑꯗꯔ ꯀꯟꯇ꯭ꯔꯤꯗ ꯇꯝꯕ ꯆꯠꯅꯉꯥꯏꯒꯤ ꯍꯦꯟꯅ ꯄ꯭ꯔꯤꯐꯔ ꯇꯧꯅꯩ